ꯃꯩꯅ ꯆꯤꯡꯗꯅꯕꯒꯤꯗꯃꯛꯇ ꯑꯩꯈꯣꯏꯅ ꯂꯧꯈꯠꯀꯗꯕ ꯄ꯭ꯔꯤꯀꯣꯁꯟꯁꯤꯡꯁꯦ ꯑꯌꯥꯝꯕꯅ ꯀꯩꯅꯣ ꯇꯨꯂꯨ ꯆꯤꯡꯕ ꯑꯗꯒꯤꯗꯤ ꯏꯁꯇ꯭ꯔꯤ ꯇꯛꯄ ꯁꯤꯒꯨꯝꯕꯁꯦ ꯑꯗꯒꯤꯗꯤ ꯀꯅꯥꯒꯨꯝꯕ ꯑꯩꯈꯣꯏꯒꯤ ꯍꯤꯇꯔ ꯅꯨꯡ ꯀꯩꯀꯥ ꯁꯤꯖꯤꯟꯅꯕ ꯀꯣ ꯁꯤꯒꯨꯝꯕꯁꯤꯁꯨꯅꯤ ꯃꯔꯨ ꯑꯣꯏꯅ ꯉꯁꯥꯏꯒꯤ ꯇꯨꯂꯨ ꯆꯤꯡꯕꯁꯦ ꯁꯤꯁꯤꯗ ꯑꯩꯅ ꯍꯥꯏꯅꯤꯡꯉꯤꯁꯤꯗꯤ ꯇꯨꯂꯨ ꯆꯤꯡꯒꯗꯧꯔꯤꯕ ꯃꯤꯁꯤꯅ ꯃꯥꯒꯤ ꯋꯥꯌꯔ ꯅꯨꯡ ꯑꯃ ꯑꯃꯁꯦ ꯐꯖꯅ ꯐꯤꯠ ꯑꯣꯏꯔꯕ꯭ꯔꯥ ꯈꯣꯠꯂꯕ ꯀꯥꯏꯅ ꯌꯦꯡꯉ ꯈꯣꯠꯂꯒꯅꯦ ꯅꯤꯌꯣꯝ ꯅꯤꯇꯤ ꯆꯨꯝꯅ ꯆꯤꯡꯕꯤꯕ ꯃꯁꯤꯅ ꯈ꯭ꯋꯥꯏꯗꯒꯤ ꯐꯩ ꯅꯠꯇꯕꯤꯗ ꯑꯩꯈꯣꯏꯒꯤ ꯇꯨꯂꯨꯗꯨꯅ ꯋꯥꯌꯔꯁꯤꯅ ꯑꯃꯗ ꯊꯥꯔꯛꯑꯣ ꯀꯥꯏꯅ ꯍꯥꯏꯔꯝꯃꯒ ꯃꯥꯅ ꯑꯁꯣꯝꯗ ꯇꯨꯂꯨꯔꯣꯝꯗ ꯁꯦꯝꯃꯤꯕꯅꯤ ꯈꯣꯠꯂꯤꯕꯅꯤ ꯀꯥꯏꯅ ꯇꯧꯔꯒ ꯑꯗꯨꯃꯥꯏꯅ ꯇꯧꯔꯒ ꯆꯤꯡꯉꯒ ꯃꯤ ꯁꯤꯕ ꯈꯣꯠꯄ ꯌꯥꯝ ꯌꯥꯎꯋꯤ ꯀꯣ ꯃꯥꯅꯗꯤ ꯁꯣꯝꯗ ꯊꯥꯔꯛꯑꯣ ꯍꯥꯏꯔꯛꯑꯅꯤ ꯑꯃꯗꯨꯅ ꯑꯃꯨꯛ ꯃꯨꯠꯊꯠꯂꯣ ꯊꯥꯔꯛꯑꯣ ꯃꯨꯠꯊꯠꯂꯣ ꯁꯨꯃꯥꯏꯅ ꯍꯥꯏꯅꯕ ꯁꯤꯗꯒꯤꯁꯤꯗ ꯕ꯭ꯂꯔ ꯆꯠꯇꯅ ꯁꯣꯝꯅꯥꯀꯟꯗ ꯀꯩꯅꯣ ꯋꯥꯌꯔꯒꯤ ꯁ꯭ꯋꯤꯁꯀꯤ ꯃꯅꯥꯛ ꯂꯩꯔꯤꯕ ꯃꯤꯁꯤꯅ ꯃꯨꯠꯊꯠꯂꯣ ꯍꯥꯏꯔꯀꯥꯟꯗ ꯍꯦꯛ ꯊꯥꯔꯛꯑꯣ ꯍꯥꯏꯕ ꯍꯥꯏꯕꯒ ꯑꯗꯨꯝ ꯑꯅꯤꯗꯣ ꯅꯛꯅꯅ ꯍꯥꯏꯔꯕꯅꯤꯅ ꯃꯨꯠꯊꯠꯂꯣ ꯍꯥꯏꯕꯗꯣ ꯊꯥꯔꯛꯑꯣ ꯍꯥꯏꯕꯗꯨꯒ ꯊꯨꯅ ꯊꯨꯅ ꯑꯗꯨꯃꯥꯏꯅ ꯊꯥꯈꯤꯕ ꯈꯣꯠꯈꯤꯕ ꯌꯥꯎꯗꯅ ꯑꯃꯗꯨꯅ ꯃꯨꯠꯊꯠꯂꯣ ꯍꯥꯏꯕꯗꯣ ꯃꯥꯅ ꯍꯦꯛ ꯊꯥꯖꯤꯟꯕꯒꯨꯝꯕ ꯑꯗꯨꯃꯥꯏꯅ ꯇꯧꯕꯗꯨꯗꯒꯤ ꯉꯁꯥꯏꯒꯤ ꯇꯨꯂꯨ ꯃꯅꯥꯛꯇ ꯂꯩꯔꯤꯕ ꯃꯤꯗꯨꯗꯤ ꯇꯨꯂꯨꯗꯨꯗꯤ ꯏꯁꯤꯡ ꯆꯣꯠꯍꯟ ꯈꯣꯠꯍꯟꯗꯅ ꯂꯩꯔꯕꯅꯤꯅ ꯑꯗꯨꯃꯥꯏꯅ ꯇꯧꯔꯒ ꯁꯤꯕ ꯈꯣꯠꯄꯒꯤ ꯀꯩꯅꯣ ꯄ꯭ꯔꯣꯕ꯭ꯂꯦꯝꯁꯤ ꯊꯣꯛꯇꯕ ꯅꯠꯇꯦ ꯌꯥꯝ ꯊꯣꯛꯀꯜꯂꯤ ꯀꯣ ꯑꯗꯨꯅ ꯑꯗꯨꯒꯨꯝꯕ ꯁꯤ ꯊꯣꯛꯇꯅꯅꯕꯒꯤꯃꯛꯇ ꯃꯤꯗꯨꯅ ꯅꯥꯈꯩ ꯁꯦꯡꯅ ꯐꯖꯅ ꯁ꯭ꯋꯤꯁꯀꯤꯕꯨ ꯑꯣꯏꯔꯣ ꯑꯗꯒꯤ ꯇꯨꯂꯨꯒꯤ ꯄꯥꯔꯠꯂꯣꯝꯗꯕꯨ ꯑꯣꯏꯔꯣ ꯅꯥꯈꯩꯁꯦꯡꯅ ꯐꯖꯅ ꯑꯗꯨꯃꯥꯏꯅ ꯌꯦꯡꯕ ꯈꯣꯠꯄ ꯑꯗꯨꯒꯨꯝꯕ ꯌꯥꯝ ꯗꯔꯀꯥꯔ ꯑꯣꯏꯕ꯭ꯔꯥ ꯍꯥꯏꯅ ꯈꯜꯂꯦ ꯑꯩꯅ ꯈꯟꯕꯗ ꯑꯗꯒꯤ ꯀꯩꯅꯣꯁꯦ ꯏꯁꯇ꯭ꯔꯤꯒꯤꯁꯦ ꯁꯤꯁꯨꯅꯤ ꯆꯞ ꯃꯥꯟꯅꯩ ꯏꯁꯇ꯭ꯔꯤꯒꯤ ꯉꯁꯥꯏꯒꯤ ꯖꯦꯛꯇꯣ ꯑꯗꯨꯒꯤꯗꯣ ꯐꯖꯅ ꯁ꯭ꯋꯤꯁꯀꯤ ꯑꯃ ꯑꯃꯒꯤ ꯖꯦꯛꯀꯤꯗꯣ ꯅꯥꯈꯩ ꯁꯦꯡꯅ ꯐꯖꯅ ꯌꯦꯡꯕꯤꯗ꯭ꯔꯒꯗꯤ ꯑꯗꯨꯁꯨ ꯆꯞ ꯃꯥꯟꯅꯩ ꯏꯁꯇ꯭ꯔꯤꯗꯨꯗ ꯋꯥꯌꯔꯅꯨꯡ ꯀꯩꯀꯩꯗꯣ ꯂꯤꯛ ꯑꯣꯏꯕ ꯈꯣꯠꯄ ꯌꯥꯎꯔꯝꯗꯅ ꯑꯗꯨꯃꯥꯏꯅ ꯏꯁꯇ꯭ꯔꯤ ꯇꯛꯄꯗꯒꯤꯁꯨ ꯑꯗꯒꯤ ꯁꯤꯕ ꯈꯣꯠꯄ ꯋꯥꯌꯔꯗꯨ ꯁꯣꯛꯎ ꯈꯣꯠꯂꯨꯕ ꯑꯗꯨꯒꯨꯝꯕ ꯑꯗꯨꯝ ꯌꯥꯎꯒꯅꯤ ꯑꯗꯨꯅ ꯈ꯭ꯋꯥꯏ ꯐꯕꯁꯤ ꯋꯥꯌꯔ ꯀꯔꯤ ꯀꯔꯥꯁꯦ ꯐꯖꯅ ꯐꯤꯠ ꯑꯣꯏꯅ ꯐꯖꯅ ꯊꯝꯕꯤꯕ ꯍꯥꯏꯕ ꯇꯥꯔꯦ ꯑꯗꯒꯤ ꯑꯦꯛꯁꯇꯦꯟꯁꯟ ꯀꯣꯔꯠꯃꯛꯇ ꯑꯣꯏꯔꯣ ꯑꯗꯨꯒꯨꯝꯕꯗꯣ ꯈꯔ ꯆꯦꯛꯁꯤꯟꯅ ꯀ꯭ꯂꯤꯌꯥꯔ ꯑꯣꯏꯅ ꯐꯖꯅ ꯌꯥꯔꯦ ꯈꯣꯠꯂꯦ ꯍꯥꯏꯔꯀꯥꯟꯁꯤꯗ ꯃꯩꯁꯦ ꯁ꯭ꯋꯤꯁ ꯑꯣꯟ ꯇꯧꯕꯤꯕ ꯑꯗꯨꯃꯥꯏꯅ ꯑꯗꯨ ꯑꯃ ꯇꯧꯍꯟꯅꯤꯡꯉꯤ ꯃꯩ ꯆꯤꯡꯗꯅꯕꯒꯤꯗꯃꯛꯇꯗꯤ ꯑꯗꯒꯤ ꯀꯥꯅꯒꯨꯝꯕ ꯍꯤꯇꯔ ꯁꯤꯖꯤꯟꯅꯕ ꯈꯣꯠꯄ ꯑꯗꯨꯝꯕꯁꯨꯅꯤ ꯆꯞ ꯃꯥꯟꯅꯩ ꯍꯤꯇꯔꯒꯤ ꯃꯥꯒꯤ ꯀꯩꯅꯣꯗꯣ ꯀꯣꯏꯜ ꯁꯤꯡꯗꯨꯅ ꯀꯩꯅꯣ ꯑꯩꯈꯣꯏꯅ ꯁꯤꯖꯤꯟꯅꯔꯤꯕ ꯊꯣꯡꯉꯤꯕꯅꯤ ꯈꯪꯗꯦ ꯑꯗꯒꯤ ꯃꯩ ꯌꯥꯏꯕꯒꯤꯅꯤꯕꯨ ꯈꯪꯗꯦ ꯑꯗꯨꯒꯨꯝꯕ ꯁꯤꯡꯗꯨꯗꯒꯤꯗꯨꯗ ꯉꯁꯥꯏꯒꯤ ꯄꯥꯇ꯭ꯔꯗꯨꯗ ꯃꯥꯒꯤ ꯀꯣꯏꯜꯁꯦ ꯇꯠꯂ ꯀꯥꯟꯗ ꯀꯣꯏꯜꯁꯤꯅ ꯉꯁꯥꯏ ꯄꯥꯇ꯭ꯔꯁꯤ ꯏꯁꯤꯡꯒꯨꯝꯕ ꯄꯥꯠꯊꯕ ꯃꯇꯝꯗ ꯑꯗꯨꯒꯤ ꯉꯁꯥꯏꯒꯤ ꯀꯣꯏꯜ ꯇꯠꯄꯒꯤ ꯃꯥꯒꯤ ꯃꯔꯤꯁꯤꯅ ꯏꯁꯤꯡꯗꯨꯒ ꯁꯝꯅꯔꯀꯥꯟꯁꯤꯗꯒꯤꯁꯤꯗ ꯃꯤꯁꯤ ꯁꯤꯕꯒꯤ ꯆꯤꯡꯕꯒꯤ ꯆꯥꯡ ꯌꯥꯝ ꯋꯥꯡꯕ ꯍꯥꯏꯕ ꯇꯥꯔꯦ ꯑꯗꯨꯒꯨꯝꯕ ꯌꯥꯝꯅ ꯊꯣꯛꯀꯜꯂꯤ ꯑꯗꯨꯒꯤꯗꯨꯅ ꯌꯥꯔꯤꯕ ꯃꯈꯩ ꯃꯩꯒꯤ ꯍꯥꯏꯗꯤ ꯑꯦꯂꯦꯛꯇ꯭ꯔꯤꯁꯤꯇꯤꯒꯤ ꯃꯇꯥꯡ ꯁꯤꯗꯒꯤꯁꯤꯗꯗꯤ ꯌꯥꯝꯅ ꯁꯦꯡꯅ ꯑꯗꯒꯤ ꯅꯥꯈꯩ ꯁꯦꯡꯅ ꯁꯦꯡꯅ ꯇꯧꯍꯟꯅꯤꯡꯕ ꯑꯗꯒꯤ ꯑꯉꯥꯡ ꯅꯨꯕꯤ ꯂꯩꯕ ꯃꯐꯝꯗꯅ ꯑꯃꯨꯛꯀ ꯍꯦꯟꯅꯁꯨ ꯆꯦꯛꯁꯤꯟꯕꯤꯕ ꯑꯗꯨꯒꯨꯝꯕ ꯑꯃꯈꯛ ꯗꯔꯀꯥꯔ ꯑꯣꯏꯕ꯭ꯔꯥ ꯍꯥꯏꯅ ꯈꯜꯂꯤ ꯃꯩꯒꯤꯁꯦ ꯍꯥꯏꯕꯗꯤ ꯃꯩꯁꯤꯗꯤ ꯃꯃꯥ ꯃꯄꯥ ꯃꯆꯤꯟ ꯃꯅꯥꯎ ꯃꯁꯛ ꯈꯪꯕ ꯅꯠꯇꯦ ꯃꯥꯗꯤ ꯑꯗꯨꯅ ꯃꯥꯁꯤꯅ ꯆꯤꯡꯕ ꯃꯇꯝꯁꯤꯗ ꯌꯥꯝꯅ ꯁꯥꯠꯊꯤꯕ ꯁꯤꯕ ꯌꯥꯕ ꯊꯣꯛꯄ ꯑꯗꯨꯃꯥꯏꯅ ꯇꯧꯕꯅꯤꯅ ꯃꯩꯒꯤꯁꯤꯗꯤ ꯌꯥꯝꯅ ꯐꯖꯅ ꯆꯦꯛꯁꯤꯟꯅ ꯆꯤꯡꯗꯅꯕꯁꯦ ꯍꯣꯠꯅꯍꯟꯅꯤꯡꯉꯤꯅ ꯑꯗꯨꯃꯥꯏꯅ ꯍꯥꯏꯅꯤꯡꯉꯤ